ꯑꯩꯅ ꯑꯩꯈꯣꯏꯒꯤ ꯑꯦꯃꯥꯖꯣꯟꯗꯒꯤ ꯄꯣꯠ ꯑꯃ ꯀꯛꯄꯁꯦ ꯃꯁꯤ ꯃꯈꯣꯏꯒꯤ ꯕꯦꯇ꯭ꯔꯤ ꯑꯩꯈꯣꯏ ꯊ꯭ꯔꯤ ꯋꯥꯟ ꯋꯥꯟ ꯋꯥꯟ ꯖꯦꯔꯣ ꯑꯣꯏ ꯚꯣꯜꯇꯤꯒꯤ ꯑꯣꯏꯕ ꯑꯗꯨꯒꯤ ꯄꯣꯠꯁꯤ ꯌꯥꯝꯅ ꯀꯥꯟꯅꯩ ꯃꯔꯝ ꯑꯗꯨꯅ ꯃꯁꯤꯒꯤ ꯆꯥꯔꯒꯔ ꯑꯁꯦ ꯍꯦꯛ ꯆꯥꯔꯖ ꯇꯧꯕ ꯃꯇꯝꯗ ꯑꯩꯈꯣꯏꯒꯤ ꯃꯩꯁꯦ ꯌꯥꯝꯅ ꯈꯥꯡꯕ ꯍꯥꯏ ꯇꯥꯔꯦ ꯃꯩꯁꯦ ꯄꯨꯡꯈꯥꯏ ꯑꯃꯇꯪ ꯇꯧꯕ ꯀꯥꯟꯗ ꯄꯨꯡ ꯑꯅꯤ ꯑꯍꯨꯝꯒꯤ ꯆꯥꯡ ꯍꯥꯟꯅ ꯃꯃꯥꯡꯗ ꯑꯩꯅ ꯁꯤꯖꯤꯟꯅꯔꯝꯕ ꯆꯥꯔꯖꯔ ꯑꯗꯨꯗꯒꯤ ꯍꯟꯗꯛ ꯑꯩꯅ ꯀꯛꯏꯕ ꯑꯣꯟꯂꯥꯏꯟꯗꯒꯤ ꯀꯛꯏꯕ ꯄꯣꯠ ꯑꯁꯤꯒꯤ ꯆꯥꯔꯖꯔ ꯑꯁꯤꯅ ꯌꯥꯝꯅ ꯀ꯭ꯋꯥꯂꯤꯇꯤ ꯀ꯭ꯋꯥꯂꯤꯇꯤ ꯌꯥꯝꯅ ꯐꯩ ꯃꯔꯝ ꯑꯗꯨꯅ ꯃꯁꯤꯒꯤ ꯆꯥꯔꯖꯔ ꯑꯁꯦ ꯑꯩ ꯃꯃꯤꯡꯁꯨ ꯑꯗꯨꯝ ꯑꯩ ꯕꯥꯏꯅꯣꯠ ꯇꯧꯔꯒ ꯂꯩꯔꯦ ꯑꯗꯨꯒ ꯃꯌꯥꯝꯅ ꯃꯁꯤꯒꯤ ꯆꯥꯔꯖꯔꯁꯦ ꯀꯩꯗꯧꯕꯤꯕ ꯇꯥꯔꯒꯗꯤ ꯂꯩꯕꯤꯌꯨ ꯑꯩꯅ ꯃꯁꯤꯒꯤ ꯃꯒꯨꯟꯁꯤ ꯆꯞ ꯆꯥꯅ ꯑꯩꯅ ꯈꯪꯉꯦ ꯈꯪꯕ ꯃꯔꯝꯅ ꯃꯁꯤꯒꯤ ꯀꯔꯤ ꯑꯩꯈꯣꯏꯒꯤ ꯆꯥꯔꯖꯔꯁꯦ ꯑꯩ ꯃꯇꯨꯡ ꯇꯥꯔꯛꯄꯗꯁꯨ ꯑꯩ ꯍꯌꯦꯡ ꯇꯨꯡꯗꯁꯨ ꯀꯔꯤꯒꯨꯝꯕ ꯃꯥꯅ ꯄꯤꯔꯤꯕ ꯑꯩꯈꯣꯏꯒꯤ ꯃꯥꯒꯤ ꯋꯔꯦꯟꯇꯤ ꯑꯁꯤꯒꯤ ꯃꯇꯨꯡꯗ ꯌꯥꯈꯤꯗ꯭ꯔꯦꯅ ꯈꯜꯂꯛꯄ ꯇꯥꯔꯒꯁꯨ ꯑꯩ ꯅꯧꯅ ꯑꯃꯨꯛꯀ ꯍꯥꯏꯔꯤꯕ ꯄꯣꯠ ꯑꯁꯤꯒꯤ ꯐꯤꯛꯁ ꯑꯣꯏꯕ ꯑꯩ ꯀꯣꯄꯤꯔꯥꯏꯠ ꯂꯩꯖꯩ ꯃꯁꯤꯁꯦ ꯑꯩ ꯑꯃꯨꯛꯀ ꯅꯧꯅ ꯑꯃꯨꯛ ꯑꯣꯔꯗꯔ ꯇꯧꯖꯔꯒ ꯑꯃꯨꯛ ꯄꯣꯠ ꯑꯁꯤ ꯑꯃꯨꯛ ꯀꯛꯆꯒꯅꯤ ꯍꯥꯏꯔꯤꯕ ꯄꯣꯠ ꯑꯁꯤ ꯌꯥꯝꯅ ꯐꯕ ꯌꯥꯝꯅ ꯐꯕ ꯄꯣꯠꯅꯤ